ꯁꯤꯕꯨ ꯀꯥꯔ ꯁꯦꯜꯁꯃꯦꯟ ꯅꯠꯇ꯭ꯔꯣ ꯑꯩꯁꯤ ꯀꯥꯔ ꯑꯃꯈꯛꯇꯪ ꯄꯥꯝꯖꯕ ꯑꯩꯈꯣꯏ ꯁꯨꯖꯨꯀꯤ ꯀꯝꯄꯅꯤꯗ ꯕꯂꯦꯅꯣ ꯍꯥꯏꯔꯤꯕ ꯀꯥꯔꯗꯨꯒꯤ ꯑꯩꯈꯣꯏ ꯔꯦꯗ ꯀꯂꯔꯗ ꯑꯃꯈꯛ ꯄꯥꯝꯖꯕ ꯑꯩꯈꯣꯏ ꯍꯣꯏ ꯔꯦꯗ ꯀꯂꯔꯗꯅꯤ ꯑꯗꯨ ꯃꯥꯒꯤ ꯑꯩꯈꯣꯏ ꯀꯥꯔ ꯑꯩꯅ ꯂꯧꯕ ꯄꯥꯝꯃꯤꯕ ꯀꯥꯔꯁꯤꯒꯤ ꯑꯩꯈꯣꯏꯒꯤ ꯐꯤꯆꯔ ꯈꯤꯇꯪ ꯈꯪꯖꯕ ꯌꯥꯒꯗ꯭ꯔ ꯍꯥꯏꯐꯦꯠꯇ ꯍꯥꯏꯕꯤꯔꯛꯎꯕ ꯑꯥ ꯑꯦ ꯁꯤ ꯌꯥꯎꯕ ꯄꯥꯝꯃꯤ ꯑꯗꯨꯒ ꯀꯦꯃꯦꯔꯥꯁꯨ ꯑꯗꯨꯝ ꯐꯤꯠ ꯇꯧꯒꯗꯧꯕꯅꯤ ꯑꯗꯨꯝ ꯑꯦꯕꯥꯏꯂꯦꯕꯜ ꯑꯣꯏꯒꯗꯧꯕ ꯅꯠꯇ꯭ꯔꯣ ꯍꯥꯏꯔꯤꯕ ꯀꯥꯔ ꯃꯈꯜꯁꯤꯕꯣ ꯑꯩꯈꯣꯏ ꯏ ꯑꯦꯝ ꯑꯥꯏꯒꯤ ꯀꯩꯅꯣꯒꯨꯝꯕ ꯈꯨꯗꯣꯡ ꯆꯥꯕ ꯂꯩꯒꯗ꯭ꯔ ꯑꯩꯈꯣꯏ ꯃꯐꯝꯁꯤꯗ ꯂꯣꯟꯒꯤ ꯍꯥꯏꯇꯔꯦ ꯑꯩꯈꯣꯏ ꯃꯃꯜꯁꯤ ꯀꯌꯥ ꯀꯃꯥꯏꯅ ꯇꯧꯒꯦ ꯃꯃꯜꯁꯤꯇꯪꯒ ꯈꯪꯖꯍꯧꯒꯦꯕ

ꯑꯣ ꯍꯣꯏ ꯍꯣꯏ ꯐꯔꯦ ꯐꯔꯦ ꯐꯔꯦ ꯊꯦꯡꯀ꯭ꯌꯨ